ꯚꯥꯔꯠꯇ ꯌꯥꯝꯅ ꯃꯁꯛ ꯊꯣꯛꯄ ꯅꯥꯠꯀꯤ ꯑꯣꯏꯕ ꯆꯠꯅꯕꯤꯁꯤꯡ ꯑꯃꯁꯨꯡ ꯊꯥꯖꯕꯁꯤꯡ ꯑꯗꯨ ꯀꯔꯤ ꯀꯔꯤꯅꯣ ꯑꯇꯣꯞꯄ ꯆꯠꯅꯕꯤꯁꯤꯡꯗꯒꯤ ꯃꯇꯧ ꯀꯔꯝꯅ ꯚꯥꯔꯠ ꯑꯁꯤ ꯃꯑꯣꯡ ꯀꯌꯥꯗ ꯈꯦꯠꯅꯕꯒꯦ ꯑꯇꯩ ꯅꯠꯇ꯭ꯔꯒꯅ ꯚꯥꯔꯠ ꯃꯤꯁꯤꯡ ꯌꯥꯝ ꯂꯩꯕ ꯂꯩꯕꯅꯤꯅ ꯖꯥꯇꯤꯁꯨ ꯇꯣꯉꯥꯟ ꯇꯣꯉꯥꯟꯅ ꯂꯩ ꯇꯣꯉꯥꯟꯕꯒꯤ ꯀꯜꯆꯔꯦꯜ ꯇ꯭ꯔꯦꯗꯤꯁꯟꯁꯨ ꯇꯣꯉꯥꯟ ꯇꯣꯉꯥꯟꯅ ꯂꯩ ꯑꯩꯈꯣꯏ ꯃꯤꯁꯤꯡꯒꯤ ꯖꯥꯇꯤ ꯀꯜꯆꯔꯦꯜ ꯇ꯭ꯔꯦꯗꯤꯁꯟ ꯑꯃꯁꯨꯡ ꯚꯤꯂꯦꯖꯒꯨꯝꯅ ꯍꯤꯟꯗꯨꯈꯣꯏꯅ ꯗꯤꯋꯥꯂꯤ ꯍꯣꯂꯤ ꯑꯃꯨꯛꯀ ꯃꯈꯥ ꯁꯪꯀꯥꯔꯤ ꯃꯨꯁꯂꯤꯝꯈꯣꯏꯅ ꯕꯥꯁꯛꯀꯤ ꯑꯗꯨꯒ ꯕꯨꯗꯤꯁꯈꯣꯏꯅ ꯕꯨꯙꯒꯤ ꯕꯥꯔꯠꯗꯦ ꯑꯃꯁꯨꯡ ꯈ꯭ꯔꯤꯁꯇꯦꯟꯈꯣꯏꯅ ꯈ꯭ꯔꯤꯁꯃꯥꯁꯀ ꯒꯨꯠ ꯐ꯭ꯔꯥꯏꯗꯦ ꯕꯤꯂꯤꯞꯁꯦ ꯊꯝꯖꯜꯂꯤ ꯚꯥꯔꯠꯈꯣꯏꯅ ꯑꯇꯣꯞꯄ ꯆꯥꯟꯅꯕ ꯂꯩꯇꯕꯁꯦ ꯚꯥꯔꯠꯈꯣꯏꯁꯦ ꯔꯤꯂꯤꯖꯤꯌꯁ ꯁꯣꯁꯥꯏꯇꯤ ꯑꯃꯁꯨꯡ ꯀꯜꯆꯔ ꯇꯣꯉꯥꯟꯕꯒꯤ ꯃꯣꯏꯒꯤ ꯔꯤꯂꯤꯖꯤꯌꯁ ꯕꯤꯂꯤꯐꯁꯦ ꯌꯥꯝ ꯗꯤꯞ ꯄ꯭ꯔꯥꯛꯇꯤꯁ ꯇꯧꯔꯝꯃꯤ ꯑꯗꯨꯒꯤꯗꯃꯛ ꯑꯩꯈꯣꯏ ꯚꯥꯔꯠꯁꯦ ꯀꯟꯇ꯭ꯔꯤ ꯑꯇꯣꯞꯄ ꯆꯠꯅꯗꯦ ꯍꯥꯏꯅ ꯑꯩꯈꯣꯏ ꯄꯥꯏꯔꯝꯃꯤ